ꯃꯥꯅꯤꯄꯨꯔꯤ ꯂꯣꯜ ꯑꯁꯤ ꯚꯥꯔꯠ ꯁꯪꯕꯤꯙꯥꯟꯒꯤ ꯅꯤꯄꯥꯟꯁꯨꯕ ꯁꯦꯗꯨꯜꯗ ꯆꯟꯕ ꯂꯣꯜ ꯑꯃꯅꯤ ꯃꯅꯤꯄꯨꯔꯗꯥ ꯂꯣꯜ ꯃꯈꯜ ꯌꯥꯝꯃꯤ ꯃꯔꯝꯗꯤ ꯃꯅꯤꯄꯨꯔꯗ ꯀꯥꯡꯂꯨꯞ ꯃꯈꯜ ꯀꯌꯥ ꯑꯃ ꯇꯥꯏ ꯃꯁꯤꯒꯤ ꯃꯅꯨꯡꯗ ꯃꯩꯇꯩꯂꯣꯟ ꯍꯥꯏꯕꯗꯤ ꯃꯅꯤꯄꯨꯔꯤ ꯂꯣꯟ ꯍꯥꯏꯅꯁꯨ ꯈꯪꯅꯔꯤꯕ ꯂꯣꯜ ꯑꯁꯤ ꯑꯍꯥꯟꯕ ꯂꯣꯟ ꯑꯣꯏꯅ ꯁꯤꯖꯤꯟꯅꯩ